ꯍꯣꯏ ꯃꯥꯅꯦ

ꯑꯥ ꯑꯥ ꯎꯝ ꯎꯝ ꯁꯤꯒꯤ ꯐꯤꯔꯣꯜꯒꯤ ꯁꯔꯨꯛ ꯐꯤꯔꯣꯜꯒꯤ ꯁꯔꯨꯛꯈꯩꯁꯤꯅ ꯃꯄꯥꯜ ꯑꯩꯈꯣꯏꯒꯤ ꯈꯨꯡꯒꯪꯁꯤꯗꯒꯤ ꯁꯥꯕꯁꯨ ꯌꯥꯎꯔꯦ ꯑꯗꯨꯒ ꯑꯇꯣꯞꯄ ꯃꯄꯥꯜ ꯂꯝꯁꯤꯡꯗꯒꯤ ꯄꯨꯁꯤꯜꯂꯛꯄꯁꯨ ꯌꯥꯎꯔꯦ